ꯑꯩꯈꯣꯏꯅ ꯀꯔꯤꯒꯨꯝꯕ ꯑꯇꯣꯞꯄ ꯀꯟꯇ꯭ꯔꯤ ꯑꯃꯗ ꯆꯠꯄ ꯇꯥꯔꯒꯗꯤ ꯃꯐꯝꯗꯨꯗ ꯂꯩꯔꯤꯕ ꯃꯤꯑꯣꯏꯕꯁꯤꯡꯅ ꯃꯐꯝꯗꯨꯗ ꯂꯩꯔꯤꯕ ꯃꯤꯁꯤꯡꯅ ꯀꯔꯤ ꯀꯝꯗꯧꯔꯤ ꯃꯐꯝꯗꯨꯗ ꯍꯤꯡꯕ ꯃꯤꯁꯤꯅ ꯀꯔꯤ ꯆꯤꯟꯖꯥꯛ ꯌꯨꯊꯛ ꯁꯤꯖꯤꯟꯅꯔꯤ ꯂꯝꯕꯤ ꯊꯣꯡꯅ ꯀꯝꯗꯧꯔꯤ ꯍꯥꯏꯕꯅꯆꯤꯡꯕ ꯑꯩꯈꯣꯏꯅ ꯈꯪꯂꯒ ꯃꯐꯝꯗꯨꯗ ꯆꯠꯀꯅꯤ ꯑꯗꯨ ꯃꯐꯝꯗꯨꯗ ꯑꯩꯈꯣꯏꯅ ꯂꯝꯗꯝꯗꯨꯒꯤ ꯆꯠꯅꯔꯤꯕ ꯀꯜꯆꯔ ꯑꯃ ꯅꯥꯠꯅꯆꯤꯡꯕꯁꯨ ꯑꯩꯈꯣꯏꯅ ꯈꯪꯕꯒꯤ ꯑꯩꯈꯣꯏꯅ ꯃꯊꯧ ꯇꯥꯏ ꯑꯗꯨ ꯄꯨꯝꯅꯃꯛꯇꯣ ꯑꯩꯈꯣꯏꯅ ꯈꯪꯂꯒ ꯂꯥꯛꯀꯅꯤ